ꯑꯉꯥꯡ ꯑꯗꯨꯒꯤ ꯑꯀꯣꯏꯕꯗ ꯂꯩꯔꯤꯕ ꯃꯉꯣꯟꯗ ꯁꯣꯛꯂꯛꯀꯗꯕ ꯃꯉꯣꯟꯗ ꯅꯥꯔꯛꯀꯗꯕ ꯄꯣꯠ ꯆꯩ ꯑꯗꯣ ꯇꯔꯨ ꯇꯅꯥꯟꯅ ꯊꯝꯕꯤꯕ ꯇꯔꯨ ꯇꯅꯥꯟꯅ ꯂꯣꯏꯁꯤꯟꯕꯤꯕ ꯍꯥꯏꯕꯁꯤꯁꯨ ꯌꯥꯝꯅ ꯌꯥꯝꯅ ꯆꯪꯗ꯭ꯔꯕ ꯌꯥꯗ꯭ꯔꯕ ꯄꯣꯠꯁꯛ ꯑꯃꯅꯤ ꯃꯁꯤꯇ ꯅꯠꯇꯅ ꯑꯉꯥꯡ ꯑꯗꯨꯗ ꯀꯤꯌꯥꯔ ꯍꯥꯏꯕꯁꯦ ꯑꯁꯨꯛꯀꯤ ꯃꯇꯤꯛ ꯗꯔꯀꯥꯔ ꯑꯣꯏ ꯏꯃꯨꯡ ꯑꯗꯨꯗ ꯂꯩꯔꯤꯕ ꯑꯉꯥꯡ ꯏꯃꯨꯡ ꯑꯗꯨꯗ ꯂꯩꯔꯤꯕ ꯃꯤꯌꯥꯝꯁꯤꯡ ꯑꯗꯨ ꯇꯔꯨ ꯇꯅꯥꯟꯅ ꯂꯩꯕ ꯑꯉꯥꯡ ꯂꯧꯔꯝꯗꯥꯏꯗ ꯃꯈꯨꯠ ꯃꯁꯥ ꯍꯥꯝꯗꯣꯛꯄꯤꯕ ꯃꯥꯅ ꯃꯥꯅ ꯁꯦꯠꯂꯝ ꯆꯥꯔꯝꯕ ꯗ꯭ꯔꯦꯁꯁꯤꯡ ꯑꯗꯨ ꯆꯥꯡ ꯅꯥꯏꯅ ꯁꯨꯕꯤꯕ ꯆꯥꯡ ꯅꯥꯏꯅ ꯁꯨꯕꯤꯕ ꯗꯤꯇꯣꯜ ꯍꯥꯏꯕꯗꯤ ꯁꯨꯔꯝꯗꯥꯏꯗ ꯗꯤꯇꯣꯜ ꯐꯖꯅ ꯇꯧꯔꯒ ꯁꯨꯕꯤꯕ ꯃꯗꯨꯗ ꯅꯠꯇꯅ ꯇꯨꯝꯃꯝꯗꯥꯏꯗ ꯃꯉꯣꯟꯗ ꯅꯣꯡꯃꯗ ꯆꯪꯗ꯭ꯔꯕ ꯌꯥꯗ꯭ꯔꯕ ꯄꯣꯠꯁꯤꯡ ꯍꯥꯏꯕꯗꯤ ꯄꯥꯎꯗꯔ ꯂꯩꯗꯅ ꯑꯉꯥꯡꯒꯤ ꯅꯣꯡꯃꯗ ꯆꯪꯗ꯭ꯔꯕ ꯌꯥꯗ꯭ꯔꯕ ꯄꯣꯠꯁꯤꯡꯁꯤꯡ ꯑꯗꯣ ꯇꯨꯝꯃꯝꯗꯥꯏꯗ ꯑꯗꯨ ꯅꯨꯡꯇꯤꯒꯤ ꯗꯦꯂꯤ ꯔꯨꯇꯤꯟ ꯑꯣꯏꯅ ꯐꯖꯅ ꯆꯥꯡ ꯅꯥꯏꯅ ꯃꯉꯣꯟꯗ ꯍꯥꯏꯕꯗꯤ ꯇꯩꯁꯤꯟꯕ ꯅꯩꯁꯤꯟꯕ ꯑꯗꯨꯒ ꯇꯨꯝꯃꯝꯗꯥꯏꯗ ꯃꯍꯥꯛꯀꯤ ꯃꯉꯣꯟꯗ ꯇꯨꯝꯃꯝꯗꯥꯏ ꯃꯄꯥꯜ ꯊꯣꯛꯂꯛꯄꯒꯤ ꯄꯣꯠ ꯑꯗꯣ ꯇꯔꯨ ꯇꯅꯥꯟꯅ ꯊꯥꯕꯤꯔꯒ ꯍꯥꯏꯔꯤꯕ ꯃꯌꯥꯝꯁꯤꯡ ꯑꯁꯤ ꯗꯦꯂꯤ ꯔꯨꯇꯤꯟ ꯑꯣꯏꯅ ꯐꯖꯅ ꯇꯧꯕꯤꯔꯒꯗꯤ ꯑꯉꯥꯡ ꯑꯗꯨ ꯅꯥꯕꯒꯤ ꯆꯥꯟꯁ ꯑꯁꯨꯛꯀꯤ ꯃꯇꯤꯛ ꯅꯦꯝꯅ ꯂꯩꯒꯅꯤ